ꯑꯥ ꯑꯩꯁꯦ ꯑꯩꯁꯦ ꯚꯤꯖꯤꯠ ꯇꯧꯕ ꯂꯥꯛꯄꯅꯦꯕꯀꯣ ꯑꯗꯣ ꯑꯩꯅ ꯍꯧꯖꯤꯛ ꯈꯪꯅꯤꯡꯉꯤꯁꯦ ꯍꯧꯖꯤꯛꯀꯤ ꯃꯇꯝꯗ ꯃꯄꯨꯒ ꯃꯁꯨꯒꯒꯤ ꯃꯔꯛꯇ ꯂꯩꯅꯔꯤꯕ ꯃꯔꯤꯁꯦ ꯁꯤ ꯍꯧꯖꯤꯛ ꯁꯤ ꯁꯤ ꯀꯃꯥꯏꯅ ꯇꯧꯔꯤ ꯀꯔꯝ ꯀꯔꯝ ꯇꯧꯔꯤ ꯑꯗꯣ ꯈꯔ ꯈꯪꯕ ꯄꯥꯝꯃꯦ ꯆꯥꯛꯁꯤ ꯆꯥꯔꯛꯑꯦ ꯆꯥꯛꯄꯨꯗꯤ ꯆꯥꯔꯦ ꯑꯗꯨ ꯁꯣꯝꯗꯤ ꯆꯥꯕꯤꯔꯕꯣ ꯆꯥꯛ ꯉꯁꯤꯗꯤ ꯃꯥꯏꯔꯦꯟ ꯊꯣꯡꯕ ꯑꯣꯏꯅ ꯆꯥꯏ ꯍꯧꯖꯤꯛ ꯀꯩꯗꯧꯕꯤꯔꯝ

ꯑꯥ

ꯑꯗꯨ ꯊꯥꯏꯅꯒꯤ ꯃꯄꯨ ꯃꯙꯧꯒꯤ ꯑꯣꯏꯕ ꯐꯨꯡꯒꯥ ꯋꯥꯔꯤꯒꯥꯏꯗꯨꯗꯤ ꯂꯣꯏ ꯇꯣꯛꯈ꯭ꯔꯦꯕ ꯍꯧꯖꯤꯛ ꯀꯥꯟꯁꯤꯗꯤ ꯑꯗꯨ ꯁꯤ ꯀꯔꯤ ꯍꯥꯏꯅꯤ ꯑꯩꯈꯣꯏ ꯑꯩꯈꯣꯏꯅ ꯁꯤꯒꯤꯁꯤ ꯊꯥꯏꯅꯒꯤ ꯃꯑꯣꯡꯗ ꯍꯟꯖꯤꯟ ꯍꯜꯂꯛꯄꯁꯤ ꯈꯔꯗꯤ ꯋꯥꯅ ꯊꯣꯛꯑꯅꯦꯕꯀꯣ ꯍꯣ ꯍꯣ ꯑꯗꯨꯗꯤ ꯌꯥꯝ ꯅꯨꯡꯉꯥꯏꯖꯔꯦ ꯑꯧ ꯑꯧ ꯑꯩ ꯊꯝꯖꯔꯒꯦ